ꯑꯩꯅ ꯃꯤꯁꯣꯗꯒꯤ ꯀꯨꯔꯇꯤ ꯑꯃ ꯀꯛꯏ ꯀꯨꯔꯇꯤ ꯑꯗꯨꯒꯤ ꯄ꯭ꯔꯥꯏꯖ ꯑꯁꯦꯡꯕꯗꯤ ꯂꯤꯁꯤꯡ ꯑꯃꯒ ꯆꯥꯃꯅꯤ ꯑꯗꯨꯕꯨ ꯑꯩꯅ ꯗꯤꯋꯥꯂꯤꯒꯤ ꯑꯣꯐꯔꯗꯒꯤ ꯁꯨꯞꯅꯒꯤ ꯂꯨꯄꯥ ꯆꯅꯤꯄꯥꯜ ꯈꯛꯇꯗ ꯀꯨꯔꯇꯤ ꯑꯁꯤ ꯀꯛꯍꯧꯕꯅꯤ ꯑꯗꯨꯒ ꯀꯨꯔꯇꯤꯁꯤꯒꯤ ꯕ꯭ꯔꯥꯟꯅ ꯁꯣꯞꯁꯤ ꯑꯣꯏ ꯑꯗꯨꯒ ꯀꯨꯔꯇꯤꯁꯤ ꯍꯦꯛ ꯅꯨꯄꯤꯅ ꯁꯦꯠꯄꯗ ꯌꯥꯝꯅ ꯁ꯭ꯇꯦꯟꯗꯔ ꯑꯣꯏꯕ ꯆꯝꯁꯨ ꯆꯝꯕ ꯑꯗꯨꯒ ꯃꯐꯝ ꯈꯨꯗꯤꯡꯃꯛꯇ ꯁꯦꯠꯄ ꯃꯇꯝꯗ ꯆꯟꯅꯕꯗꯨ ꯑꯣꯏ ꯀꯨꯔꯇꯤꯁꯤ ꯑꯩꯈꯣꯏꯒꯤ ꯍꯥꯏꯠꯀꯤ ꯃꯇꯨꯡ ꯏꯟꯅ ꯍꯥꯏꯔꯒꯗꯤ ꯑꯩꯈꯣꯏꯒꯤ ꯈꯨꯎꯒꯤ ꯃꯈꯥ ꯁ꯭ꯋꯥꯏꯗ ꯇꯥꯕ ꯑꯣꯏꯅ ꯇꯧꯏ ꯑꯗꯨꯗꯒꯤ ꯈꯨꯗꯥꯡꯁꯤꯅ ꯍꯥꯞ ꯑꯣꯏ ꯑꯗꯨꯒ ꯉꯛꯁꯤꯗ ꯕꯇꯟ ꯕꯇꯟ ꯑꯍꯨꯝꯒꯨꯝꯕ ꯌꯥꯎꯔꯦ ꯑꯗꯨꯒ ꯀꯨꯔꯇꯤꯁꯤ ꯑꯩꯈꯣꯏꯅ ꯄ꯭ꯂꯥꯖꯣ ꯑꯗꯨꯗꯒꯤ ꯇ꯭ꯔꯥꯎꯖꯔ ꯖꯤꯟꯁ ꯑꯩꯈꯣꯏꯅ ꯑꯃ ꯍꯦꯛꯇ ꯃꯦꯠꯆꯤꯡ ꯇꯧꯔꯒ ꯁꯦꯠꯄ ꯃꯇꯝꯗ ꯑꯗꯨꯝ ꯆꯥꯟꯅꯕ ꯑꯣꯏ ꯑꯗꯨꯗꯒꯤ ꯑꯩꯈꯣꯏꯅ ꯀꯨꯔꯇꯤꯁꯤ ꯁꯤꯖꯤꯟꯅꯐꯝ ꯍꯥꯏꯔꯒꯗꯤ ꯃꯐꯝ ꯈꯨꯗꯤꯡꯃꯛꯇ ꯁꯤꯖꯤꯟꯅꯕ ꯌꯥꯔꯦ ꯏꯃꯥꯟꯅꯕꯤ ꯄꯨꯟꯕ ꯑꯣꯏꯔꯣ ꯀꯣꯏꯕ ꯆꯠꯄ ꯀꯣꯂꯦꯁ ꯆꯠꯄ ꯃꯐꯝ ꯈꯨꯗꯤꯡꯃꯛꯇ ꯑꯗꯨꯝ ꯁꯤꯖꯤꯟꯅꯕ ꯌꯥꯔꯦ ꯀꯨꯔꯇꯤꯁꯤꯒꯤ ꯐꯤꯅ ꯀꯇꯟ ꯑꯣꯏ ꯑꯗꯨꯒ ꯃꯃꯥꯡꯗ ꯏꯝꯕꯣꯏꯗꯔꯤ ꯇꯧꯔꯒ ꯌꯥꯝꯅ ꯐꯖꯅ ꯁ꯭ꯇꯤꯆꯤꯡ ꯇꯧꯕꯤꯔꯛꯑꯦ ꯐꯤꯗꯣ ꯑꯗꯨꯒ ꯈꯨꯗꯥꯡꯗꯁꯨ ꯕꯇꯟ ꯌꯥꯎꯌꯦ ꯀꯨꯔꯇꯤꯁꯤ ꯀꯔꯤ ꯍꯥꯏꯒꯅꯤ ꯍꯦꯛ ꯌꯦꯡꯕꯗ ꯌꯥꯝꯅ ꯐꯖꯕ ꯃꯤꯅꯁꯨ ꯌꯥꯝꯅ ꯁ꯭ꯃꯥꯔꯠ ꯑꯣꯏꯅ ꯎꯒꯗꯕ ꯑꯗꯨꯒꯨꯝꯂꯕ ꯃꯈꯜꯒꯤ ꯀꯨꯔꯇꯤꯗꯨ ꯑꯣꯏ ꯑꯗꯨꯒ ꯀꯨꯔꯇꯤꯁꯤ ꯑꯩꯈꯣꯏꯅ ꯃꯆꯨ ꯑꯍꯨꯝ ꯊꯣꯛꯅ ꯂꯥꯛꯑꯦ ꯑꯗꯨꯕꯨ ꯑꯩꯒꯤꯗꯤ ꯑꯃꯨꯕꯗ ꯑꯣꯏꯅ ꯀꯛꯆꯕꯅꯤ ꯀꯨꯔꯇꯤꯁꯤ ꯑꯩ ꯑꯃꯨꯕꯗ ꯑꯣꯏꯔꯒꯁꯨ ꯑꯩꯒꯤ ꯈꯨꯗꯥꯡꯁꯤꯗꯤ ꯑꯉꯧꯕꯗ ꯑꯣꯏꯅ ꯃꯤꯛꯁ ꯇꯧꯔꯒ ꯂꯥꯛꯑꯦ ꯃꯆꯨꯁꯤ ꯑꯗꯨꯕꯨ ꯑꯩꯅ ꯌꯥꯝ ꯄꯥꯝꯖꯕ ꯀꯨꯔꯇꯤꯗꯨ ꯑꯣꯏꯔꯦ ꯑꯗꯨꯒ ꯑꯩꯅ ꯃꯐꯝ ꯈꯨꯗꯤꯡꯃꯛꯇ ꯁꯦꯠꯄ ꯌꯥꯕꯁꯨ ꯑꯣꯏꯔꯕꯅꯤꯅ ꯑꯩꯅ ꯏꯃꯥꯟꯅꯕꯤꯒꯤ ꯃꯌꯨꯝ ꯆꯠꯄꯗꯁꯨ ꯁꯦꯠꯂꯨꯔꯦ ꯑꯗꯨꯗꯒꯤ ꯑꯩꯅ ꯕꯥꯖꯥꯔ ꯆꯠꯄ ꯀꯥꯟꯗꯁꯨ ꯁꯦꯠꯂꯨꯔꯦ ꯑꯗꯨꯒ ꯃꯨꯁꯂꯤꯝꯒꯤ ꯑꯣꯏꯅꯁꯨ ꯍꯥꯏꯕꯗꯤ ꯀꯨꯔꯇꯤꯁꯤ ꯁꯦꯠꯄ ꯃꯇꯝꯗ ꯄꯥꯔꯗꯥ ꯀꯥꯏꯗꯕ ꯑꯗꯨꯒꯨꯝꯂꯕ ꯀꯨꯔꯇꯤꯁꯨ ꯑꯣꯏꯔꯦ